ꯂꯩ ꯑꯩꯈꯣꯏꯅ ꯌꯥꯝꯅ ꯍꯥꯏꯅꯕ ꯄꯥꯎꯔꯧꯁꯤꯡ ꯍꯥꯏꯕꯗꯤ ꯑꯩꯈꯣꯏꯅ ꯋꯥꯇꯣꯟꯅ ꯋꯥꯡꯉꯒ ꯀ꯭ꯋꯥꯛꯅ ꯐꯝꯗꯦꯛꯏ ꯍꯥꯏꯕ ꯑꯗꯨꯝ ꯇꯧꯗꯅ ꯑꯍꯟꯒꯤ ꯑꯃꯥꯡꯕꯅ ꯆꯐꯨ ꯃꯦꯜꯂꯤ ꯑꯁꯤꯒꯨꯝꯕꯁꯨ ꯍꯥꯏꯅꯩ ꯑꯗꯒꯤ ꯑꯍꯟꯅ ꯐꯝꯕꯦꯜ ꯑꯉꯥꯡꯅ ꯐꯝꯕꯦꯜ ꯐꯝꯒꯅꯨ ꯍꯥꯏꯕ ꯆꯤꯡꯕꯁꯤꯁꯨ ꯌꯥꯏ